ꯈꯨꯡꯒꯪꯒꯤ ꯃꯐꯝꯁꯤꯡꯗ ꯏꯖꯨꯀꯦꯁꯟ ꯁꯤꯁꯇꯦꯝ ꯑꯁꯤ ꯍꯦꯟꯅ ꯐꯒꯠꯅꯕꯒꯤꯗꯃꯛ ꯁꯔꯀꯥꯔꯅ ꯂꯥꯏꯔꯤꯛ ꯂꯥꯏꯁꯨ ꯇꯝꯕ ꯉꯝꯖꯗꯕ ꯄꯨꯝꯅꯃꯛꯄꯨ ꯐ꯭ꯔꯤꯗ ꯇꯝꯍꯟꯗꯨꯅ ꯑꯃꯗꯤ ꯂꯥꯏꯔꯤꯛ ꯕꯣꯏ ꯄꯦꯟꯁꯤꯜ ꯀꯣꯂꯣꯝꯅꯆꯤꯡꯕ ꯀꯌꯥ ꯄꯤꯗꯨꯅ ꯃꯈꯣꯏꯕꯨ ꯂꯥꯏꯔꯤꯛ ꯇꯝꯍꯜꯂꯤ ꯑꯗꯨꯒ ꯃꯁꯤꯗ ꯅꯠꯇꯅ ꯈꯨꯡꯒꯪꯗ ꯂꯩꯕ ꯑꯉꯥꯡꯁꯤꯡꯅ ꯂꯥꯏꯔꯤꯛ ꯇꯝꯕ ꯊꯥꯔꯛꯇꯕꯒꯤ ꯃꯔꯝ ꯈꯔꯁꯨ ꯂꯩ ꯃꯗꯨꯗꯤ ꯂꯥꯏꯔꯤꯛ ꯇꯝꯕ ꯆꯠꯄ ꯉꯝꯗꯕ ꯑꯃꯗꯤ ꯏꯃꯨꯡꯒꯤ ꯊꯕꯛ ꯏꯟꯈꯥꯡ ꯇꯧꯗꯨꯅ ꯏꯃꯨꯡꯗꯨꯒꯤ ꯃꯇꯦꯡ ꯄꯥꯡꯗꯨꯅ ꯏꯃꯨꯡꯗꯨꯒꯤ ꯑꯋꯥꯕꯗ ꯃꯇꯦꯡ ꯄꯥꯡꯗꯨꯅ ꯂꯩꯕ